ꯑꯩꯅ ꯒꯚꯔꯟꯃꯦꯟꯗꯒꯤ ꯌꯦꯟ ꯉꯥꯅꯨ ꯂꯣꯏꯕꯒꯤ ꯂꯨꯄꯥ ꯂꯥꯈ ꯑꯅꯤ ꯂꯣꯟ ꯂꯧꯏ ꯑꯗꯨꯒ ꯌꯦꯟ ꯆꯥꯝꯃꯉꯥ ꯂꯣꯏꯔꯒ ꯍꯣꯠꯅꯕꯗ ꯆꯥꯎꯔꯒ ꯅꯨꯃꯤꯠ ꯅꯤꯐꯨ ꯃꯉꯥ ꯁꯨꯔꯒ ꯌꯦꯟ ꯑꯗꯨ ꯀꯦꯖꯤ ꯑꯍꯨꯝ ꯍꯦꯟꯅ ꯇꯥꯔꯛꯄꯗꯒꯤ ꯌꯣꯜꯂꯒ ꯑꯃꯨꯛ ꯊꯥꯗꯣꯛꯈ꯭ꯔꯦ ꯑꯃꯨꯛꯁꯨ ꯌꯦꯟ ꯈꯔ ꯑꯃꯨꯛ ꯂꯧꯔꯒ ꯃꯊꯪ ꯃꯊꯪ ꯂꯣꯏꯈꯠꯇꯨꯅ ꯌꯦꯟ ꯍꯧꯖꯤꯛ ꯂꯤꯁꯤꯡ ꯑꯅꯤ ꯃꯨꯛ ꯌꯧꯔꯦ ꯑꯗꯨꯅ ꯁꯦꯕꯥꯒꯤꯗꯃꯛ ꯑꯩꯅ ꯂꯩꯀꯥꯏꯒꯤ ꯑꯉꯥꯡ ꯑꯅꯤ ꯊꯝꯂꯒ ꯃꯈꯣꯏꯒꯤ ꯇꯣꯂꯣꯞ ꯂꯤꯁꯤꯡ ꯇꯔꯨꯛ ꯇꯔꯨꯛ ꯄꯤꯗꯨꯅ ꯁꯦꯕꯥ ꯇꯧꯍꯜꯂꯤ ꯑꯃꯁꯨꯡ ꯑꯩꯅ ꯉꯝꯖꯕ ꯃꯇꯦꯡ ꯄꯥꯡꯗꯨꯅ ꯌꯦꯟ ꯉꯥꯅꯨ ꯂꯣꯏꯕꯁꯤꯗ ꯄꯨꯛꯅꯤꯡ ꯆꯪꯁꯟꯗꯨꯅ ꯊꯕꯛ ꯏꯁꯥꯒꯤꯇ ꯅꯠꯇꯅ ꯂꯩꯀꯥꯏꯒꯤꯁꯨ ꯑꯋꯥꯕꯗꯒꯤ ꯀꯜꯂꯤ ꯑꯁꯨꯝꯅ ꯁꯔꯀꯥꯔꯗꯒꯤ ꯁ꯭ꯀꯤꯝꯁꯤꯡ ꯑꯁꯤ ꯂꯧꯗꯨꯅ ꯃꯌꯥꯝꯁꯨ ꯊꯕꯛ ꯑꯁꯤ ꯄꯥꯡꯊꯣꯛꯎ ꯍꯥꯏꯕꯗꯤ ꯌꯦꯟ ꯉꯥꯅꯨ ꯂꯣꯏꯔꯒꯁꯨ ꯄꯨꯟꯁꯤ ꯍꯤꯡꯕ ꯌꯥꯏ ꯁꯔꯀꯥꯔꯒꯤ ꯊꯕꯛ ꯐꯪꯗ꯭ꯔꯒꯁꯨ ꯂꯥꯏꯔꯤꯛ ꯂꯥꯏꯁꯨ ꯍꯩꯕ ꯃꯤ ꯃꯌꯥꯝ ꯑꯃ ꯑꯩꯈꯣꯏꯅ ꯌꯦꯟ ꯉꯥꯅꯨ ꯂꯣꯏꯔꯒ ꯄꯨꯟꯁꯤ ꯑꯁꯤ ꯍꯤꯡꯉꯤ